ꯑꯩꯅ ꯊꯧꯕꯥꯜꯒꯤ ꯂꯤꯛꯂꯥ ꯕꯦꯀꯔꯤꯗꯒꯤ ꯀꯦꯛ ꯑꯃ ꯑꯣꯔꯗꯔ ꯇꯧꯈꯤ ꯍꯥꯏꯔꯤꯕ ꯀꯦꯛ ꯑꯗꯨ ꯑꯩꯉꯣꯟꯗ ꯃꯇꯝ ꯆꯥꯅ ꯊꯤꯜꯂꯛꯈꯤꯕꯗꯨ ꯌꯥꯝꯅ ꯅꯨꯡꯉꯥꯏꯖꯩ ꯍꯥꯏꯔꯤꯕ ꯀꯦꯛ ꯑꯗꯨ ꯑꯩꯅ ꯆꯥꯕ ꯃꯇꯝꯗꯁꯨ ꯌꯥꯝꯅ ꯍꯥꯎꯈꯤ ꯑꯁꯤꯒꯨꯝꯃꯕ ꯑꯆꯥꯄꯣꯠ ꯑꯍꯥꯎꯕ ꯑꯁꯤ ꯑꯩ ꯑꯃꯨꯛꯇꯁꯨ ꯆꯥꯈꯤꯗ꯭ꯔꯤ